ꯄꯨꯟꯁꯤꯗ ꯊꯦꯡꯅꯈꯤꯕ ꯈ꯭ꯋꯥꯏꯗꯒꯤ ꯆꯥꯎꯕ ꯁꯤꯡꯅꯕ ꯍꯥꯏꯔꯒꯗꯤ ꯑꯩꯅ ꯀ꯭ꯂꯥꯁ ꯅꯥꯏꯟ ꯀꯥꯔꯛꯄ ꯃꯇꯝꯗ ꯑꯩ ꯃꯦꯠꯁ ꯁꯕꯖꯦꯛ ꯍꯥꯏꯕꯁꯤ ꯌꯥꯝ ꯊꯤꯅ ꯑꯩꯉꯣꯟꯗ ꯋꯤꯛ ꯍꯥꯏꯕꯗꯨ ꯑꯣꯏꯈꯤ ꯃꯁꯤꯅ ꯋꯤꯛ ꯑꯣꯏꯕꯅ ꯃꯔꯝ ꯑꯣꯏꯔꯒ ꯑꯩꯉꯣꯟꯗ ꯐꯦꯜ ꯐꯥꯎꯕ ꯑꯣꯏꯈꯤ ꯑꯦꯛꯖꯥꯝꯗ ꯑꯗꯨꯅ ꯑꯩꯉꯣꯟꯗ ꯌꯥꯝꯅ ꯁꯤꯡꯅꯈꯤꯕ ꯍꯥꯏꯕꯗꯨ ꯑꯣꯏ ꯃꯁꯤꯒꯤ ꯃꯦꯠꯁ ꯁꯕꯖꯦꯛꯁꯤꯅ ꯑꯗꯨꯅ ꯑꯩꯅ ꯀꯔꯝꯅ ꯑꯣꯕꯔꯀꯝ ꯇꯧꯒꯅꯤ ꯑꯅ ꯑꯩꯅ ꯈꯟꯈꯤꯕ ꯃꯇꯝꯗ ꯑꯩꯅ ꯃꯦꯠꯁꯁꯤ ꯑꯣꯕꯔꯀꯝ ꯇꯧꯔꯛꯅꯕ ꯑꯩꯅ ꯇ꯭ꯋꯤꯁꯟ ꯀꯌꯥ ꯍꯣꯠꯅꯈꯤ ꯌꯨꯝꯗ ꯇꯨꯝꯗꯅ ꯑꯩꯅ ꯃꯦꯠꯁ ꯑꯁꯤ ꯌꯥꯝ ꯑꯟꯗꯔꯏꯁꯇꯦꯟ ꯇꯧꯅꯕ ꯑꯩꯅ ꯌꯥꯝ ꯀꯟꯅ ꯍꯣꯠꯅꯈꯤ ꯑꯗꯨꯒ ꯑꯗꯨꯃꯥꯏꯅ ꯇꯧꯔꯒ ꯑꯩꯅ ꯌꯥꯝꯅ ꯍꯣꯠꯅꯔꯒ ꯃꯦꯠꯁ ꯁꯕꯖꯦꯛ ꯑꯁꯤ ꯑꯣꯕꯔꯀꯝ ꯇꯧꯔꯛꯈꯤꯕ ꯑꯗꯨꯕꯨ ꯑꯩꯒꯤ ꯄꯨꯟꯁꯤꯗ ꯈ꯭ꯋꯥꯏꯗꯒꯤ ꯆꯦꯂꯦꯟꯖꯦꯁ ꯈ꯭ꯋꯥꯏꯗꯒꯤ ꯆꯥꯎꯕ ꯆꯦꯂꯦꯟꯖꯦꯁꯅꯤ ꯍꯥꯏꯅ ꯑꯩꯅ ꯈꯟꯈꯤ